ꯅꯣꯡꯃ ꯃꯤ ꯌꯥꯝꯅ ꯄꯨꯟꯕ ꯅꯨꯃꯤꯠ ꯑꯃꯗ ꯑꯩꯅ ꯆꯥꯛ ꯊꯣꯡꯕ ꯌꯥꯎꯈ꯭ꯔꯦ ꯑꯩꯈꯣꯏꯒꯤ ꯏꯃꯨꯡꯗ ꯃꯤ ꯂꯣꯏꯅ ꯄꯨꯟꯕ ꯃꯇꯝꯗ ꯑꯗꯨꯗ ꯆꯥꯛꯇꯣ ꯏꯊꯟꯇꯅ ꯊꯣꯡ ꯇꯥꯏ ꯑꯩꯗꯤ ꯑꯃꯨꯛꯇꯁꯨ ꯊꯣꯡꯗ꯭ꯔꯤꯕꯅꯤꯅ ꯋꯥꯅ ꯊꯣꯡꯉꯦ ꯑꯗꯨꯕꯨ ꯑꯩꯅ ꯊꯣꯡꯉꯤꯕ ꯆꯥꯛꯇꯨ ꯑꯁꯣꯏ ꯑꯉꯥꯝꯗꯤ ꯀꯔꯤꯝꯇ ꯌꯥꯎꯈꯤꯗ꯭ꯔꯦ ꯌꯥꯝꯅ ꯍꯥꯎꯅ ꯆꯥꯔꯦ ꯃꯤ ꯃꯌꯥꯝꯁꯤꯡꯗꯨ ꯀꯣꯅꯅꯕ ꯑꯩꯁꯨ ꯐꯖꯅ ꯊꯣꯡꯉꯦ ꯀꯣꯔꯐꯨ ꯑꯅꯤ ꯑꯍꯨꯝ ꯊꯣꯡꯉꯦ ꯀꯣꯔꯐꯨ ꯑꯅꯤ ꯑꯍꯨꯝꯗꯨꯁꯨ ꯑꯃꯨꯛꯁꯨ ꯄꯥꯈꯠꯇꯤ ꯄꯥꯈꯠꯂꯦ ꯑꯩꯅ ꯆꯥꯛꯁꯤ ꯁꯣꯏꯈꯤꯒꯗ꯭ꯔꯥ ꯁꯣꯏꯈꯤꯒꯗ꯭ꯔꯥ ꯍꯥꯏꯅ ꯑꯗ ꯃꯌꯥꯝꯅꯁꯨ ꯍꯥꯏꯖꯤꯟꯕꯤꯔꯛꯄꯕꯨꯗꯤ ꯌꯥꯎꯋꯤ ꯆꯦꯡ ꯃꯍꯤ ꯁꯧꯍꯜꯂꯨ ꯑꯗꯨꯒ ꯍꯥꯞꯄꯨ ꯑꯗꯨ ꯑꯗ ꯍꯥꯏꯅ ꯍꯥꯏꯕꯤꯔꯛꯄꯁꯨ ꯌꯥꯎꯋꯤ ꯌꯥꯎꯕꯕꯨꯗꯤ ꯑꯗ ꯑꯩꯅꯁꯨ ꯃꯣꯏꯒꯤ ꯋꯥꯗꯨꯁꯨ ꯂꯧꯔꯦ ꯃꯣꯏ ꯋꯥꯗꯨ ꯂꯧꯔꯒꯁꯨ ꯑꯩꯅ ꯆꯥꯛꯇꯨ ꯁꯣꯏꯗꯅꯕꯅ ꯅꯤꯖꯔꯦ ꯈꯣꯠꯂꯦ ꯑꯩꯁꯨ ꯋꯥꯅ ꯍꯨꯃꯥꯡ ꯑꯣꯔꯣ ꯑꯣꯔꯣ ꯇꯥꯕ ꯃꯈꯩ ꯍꯣꯠꯅꯖꯗꯅ ꯊꯣꯡꯉꯦ ꯑꯗ ꯑꯩ ꯑꯁꯣꯏ ꯑꯉꯥꯝꯗꯤ ꯌꯥꯎꯗꯗꯅ ꯑꯄꯨꯟꯕ ꯃꯌꯥꯝ ꯑꯄꯨꯟꯕ ꯃꯌꯥꯝꯁꯤꯡꯗꯨꯒ ꯇꯧꯔꯒ ꯆꯔꯥ ꯑꯗꯨꯃ ꯑꯩꯈꯣꯏ ꯃꯌꯥꯝ ꯆꯥꯃꯤꯟꯅꯩ ꯌꯥꯝꯅ ꯍꯥꯎꯅ ꯆꯥꯃꯤꯟꯅꯈꯤ ꯑꯗꯨꯛꯀꯤ ꯃꯇꯤꯛ ꯅꯨꯡꯉꯥꯏꯅ ꯃꯌꯥꯝ ꯑꯄꯨꯟꯕ ꯑꯩꯈꯣꯏꯒꯤ ꯃꯌꯥꯝ ꯑꯄꯨꯟꯕꯁꯤꯡꯗꯨꯒ ꯌꯥꯝꯅ ꯅꯨꯡꯉꯥꯏꯅ ꯍꯔꯥꯎꯅ ꯑꯩꯈꯣꯏ ꯆꯥꯃꯤꯟꯅꯈꯤ ꯑꯗꯨꯛꯀꯤ ꯃꯇꯤꯛ ꯅꯨꯡꯉꯥꯏꯈꯤ